ꯇꯨꯝꯕ ꯃꯇꯝꯗ ꯌꯥꯝꯅ ꯃꯪ ꯌꯥꯝ ꯅꯨꯡꯉꯥꯏꯕ ꯑꯁꯤꯒꯨꯝꯕꯁꯦ ꯊꯦꯡꯅꯗꯕ ꯅꯠꯇꯦ ꯌꯥꯝ ꯊꯦꯡꯅꯩ ꯑꯗꯨꯅ ꯇꯨꯝꯕ ꯃꯇꯝꯗ ꯃꯪ ꯌꯥꯝ ꯅꯨꯡꯉꯥꯏꯅ ꯑꯩꯈꯣꯏꯅ ꯃꯪꯗ ꯊꯝꯕ ꯇꯥꯏꯕꯪꯄꯥꯟꯗ ꯊꯝꯕ ꯉꯝꯗꯕ ꯃꯪꯗ ꯊꯝꯕ ꯃꯇꯝꯗ ꯍꯦꯛ ꯍꯧꯒꯠꯂꯒ ꯌꯦꯡꯕ ꯃꯇꯝꯗ ꯀꯔꯤꯝꯇ ꯂꯩꯔꯝꯗꯕ ꯑꯗꯨꯒꯨꯝꯕ ꯊꯦꯡꯅꯕ ꯃꯇꯝꯗꯗꯤ ꯃꯔꯛ ꯃꯔꯛꯇꯗꯤ ꯌꯥꯝ ꯋꯥꯈꯜ ꯁꯣꯛꯅꯤꯡꯉꯥꯏꯁꯨ ꯑꯣꯏꯌꯦ ꯑꯗꯨꯕꯨ ꯃꯪ ꯍꯥꯏꯕꯁꯤꯗꯤ ꯃꯪꯗ ꯑꯗꯨꯝ ꯂꯣꯏꯕꯅꯤ ꯑꯗꯨꯅ ꯇꯨꯝꯕ ꯃꯇꯝꯗ ꯌꯥꯝ ꯅꯨꯡꯉꯥꯏꯅ ꯑꯃꯔꯣꯝꯗ ꯀꯔꯤꯁꯨ ꯎꯗꯕ ꯀꯔꯤꯁꯨ ꯃꯪ ꯊꯤꯗꯕ ꯑꯗꯨꯒꯨꯝꯕ ꯑꯗꯨꯃꯥꯏꯅ ꯇꯨꯝꯕ ꯃꯇꯝꯗꯗꯤ ꯑꯩꯈꯣꯏꯒꯤ ꯅꯨꯃꯤꯠ ꯅꯨꯃꯤꯠ ꯅꯨꯃꯤꯠ ꯉꯥꯟꯕ ꯃꯇꯝꯗꯁꯨ ꯑꯩꯈꯣꯏꯉꯣꯟꯗ ꯌꯥꯝ ꯅꯨꯡꯉꯥꯏꯕ ꯑꯗꯨꯒ ꯌꯥꯝꯅ ꯅꯨꯡꯉꯥꯏꯅ ꯇꯨꯝꯕ ꯅꯨꯡꯉꯥꯏꯅ ꯇꯨꯝꯈ꯭ꯔꯗꯤ ꯅꯨꯡꯊꯤꯟꯗ ꯊꯕꯛ ꯆꯠꯊꯣꯛ ꯆꯠꯁꯤꯟ ꯇꯧꯕ ꯃꯇꯝꯗꯁꯨ ꯑꯋꯥꯕ ꯑꯗꯨꯒꯨꯝꯕ ꯊꯦꯡꯅꯗꯦ ꯍꯥꯏꯕꯁꯦ ꯑꯩꯅ ꯍꯥꯏꯖꯅꯤꯡꯉꯦ ꯑꯗꯨꯅ ꯇꯨꯝꯕ ꯃꯇꯝꯗ ꯌꯥꯝ ꯅꯨꯡꯉꯥꯏꯅ ꯇꯨꯝꯕꯁꯤꯅ ꯑꯩꯈꯣꯏ ꯅꯨꯡꯊꯤꯟꯗ ꯆꯠꯊꯣꯛ ꯆꯠꯁꯤꯟꯗ ꯄ꯭ꯔꯣꯕ꯭ꯂꯦꯝ ꯍꯛꯆꯥꯡꯗ ꯑꯋꯥꯕ ꯑꯁꯤꯒꯨꯝꯕꯁꯦ ꯄꯤꯔꯦ ꯍꯥꯏꯕꯁꯦ ꯑꯩ ꯏꯁꯥꯗ ꯑꯁꯤ ꯈꯪꯉꯦ ꯍꯥꯏꯕꯁꯦ ꯑꯩ ꯃꯤꯌꯥꯝꯗ ꯍꯥꯏꯖꯅꯤꯡꯉꯦ